ꯑꯗꯨꯒꯤ ꯑꯩꯅ ꯈ꯭ꯋꯥꯏꯗꯒꯤ ꯄꯥꯝꯕ ꯑꯃꯛꯀꯁꯨ ꯑꯩꯅ ꯄꯥꯝꯕꯁꯨ ꯌꯥꯎꯏ ꯑꯩꯅ ꯋꯥꯁꯁꯨ ꯄꯥꯝꯃꯦ ꯑꯗꯨꯒ ꯑꯣꯏꯜ ꯄꯦꯟꯇꯤꯡꯁꯨ ꯄꯥꯝꯃꯦ ꯑꯣꯏꯜ ꯄꯦꯟꯇꯤꯡꯁꯦ ꯀꯔꯤꯒꯤ ꯄꯥꯝꯕ꯭ꯔ ꯍꯥꯏꯔꯗꯤ ꯑꯣꯏꯜ ꯄꯦꯟꯇꯤꯡꯁꯦ ꯌꯥꯝ ꯀꯨꯏꯅ ꯊꯝꯃꯁꯨ ꯍꯧꯖꯤꯛ ꯍꯧꯖꯤꯛ ꯅꯧꯅ ꯇꯧꯕꯒꯨꯝꯅ ꯎꯕꯅꯤ ꯀꯔꯤꯅꯣ ꯍꯥꯏꯔꯗꯤ ꯃꯥꯁꯦ ꯃꯆꯨꯗꯣ ꯄꯥꯛꯄ ꯄꯥꯛꯄ ꯑꯗꯨꯒꯤ ꯑꯗꯨꯝ ꯑꯅꯧ ꯅꯧꯅ ꯎꯕ ꯇꯧꯕꯒꯨꯝꯅ ꯎꯕꯅꯤ ꯀꯨꯏꯅ ꯊꯝꯃꯁꯨ ꯑꯗꯨꯒꯤ ꯑꯁꯤ ꯑꯅꯤꯁꯦ ꯈ꯭ꯋꯥꯏꯗꯒꯤ ꯄꯥꯝꯕꯗ ꯌꯥꯎꯏ ꯑꯗꯨ ꯋꯥꯁꯁꯨ ꯄꯥꯝꯗꯤ ꯄꯥꯝꯃꯦ ꯑꯗꯨ ꯑꯩ ꯋꯥꯁꯇꯤ ꯍꯧꯖꯤꯛꯈꯛ ꯍꯧꯖꯤꯛ ꯍꯧꯖꯤꯛ ꯅꯧꯅ ꯑꯗꯨꯝ ꯇꯞꯀꯦ ꯍꯥꯏꯅ ꯂꯩꯕꯅꯦ ꯑꯗꯨꯒꯤ ꯀꯌꯥ ꯑꯦꯛꯄ꯭ꯔꯤꯔꯤꯌꯦꯟꯁꯇꯤ ꯂꯩꯇꯕꯅꯤꯅ ꯍꯥꯏꯐꯝꯁꯨ ꯊꯣꯛꯇ꯭ꯔꯦ ꯑꯗꯨ ꯋꯥꯁꯁꯨ ꯇꯞꯀꯦ ꯍꯥꯏꯅ ꯂꯩꯕꯅꯤ